ꯑꯩꯅ ꯗꯨꯀꯥꯟꯗꯒꯤ ꯀꯨꯔꯇꯤ ꯑꯃ ꯂꯩꯔꯨꯏꯑꯦ ꯃꯥꯒꯤ ꯄ꯭ꯔꯥꯏꯁ ꯂꯨꯄꯥ ꯂꯤꯁꯤꯡ ꯑꯃ ꯆꯃꯉꯥ ꯈꯛꯇ ꯐꯤꯁꯨ ꯌꯥꯝ ꯐꯩ ꯀꯠꯇꯟ ꯉꯛꯅ ꯚꯤ ꯁꯦꯞ ꯑꯣꯏꯑꯦꯕꯀꯣ ꯑꯗꯨꯒ ꯕꯠꯇꯟꯁꯨ ꯄꯥꯟꯕ ꯈꯨꯗꯥꯡꯅ ꯀ꯭ꯋꯥꯔꯇ꯭ꯔ ꯁꯦꯞ ꯑꯗꯨꯒ ꯌꯥꯝꯅꯁꯨ ꯆꯣꯟꯗꯦ ꯈꯨꯎ ꯃꯈꯥꯗ ꯖꯤꯟꯁꯀ ꯁꯦꯠꯄꯁꯨ ꯌꯥꯏ ꯂꯦꯒꯤꯟꯁꯀ ꯁꯦꯠꯄꯁꯨ ꯌꯥꯏ ꯀꯂ꯭ꯔ ꯗꯤ ꯍ꯭ꯋꯥꯠꯅꯦ ꯑꯗꯨꯒ ꯑꯦꯅꯤ ꯃꯆꯨ ꯂꯦꯒꯤꯟꯁꯀ ꯌꯥꯏ ꯋꯥꯟꯇ꯭ꯔꯗꯁꯨ ꯁꯝꯃ꯭ꯔꯗꯁꯨ ꯑꯅꯤꯃꯛꯇ ꯏꯆꯟꯗ ꯆꯟꯅꯔꯦ ꯑꯗꯨꯒ ꯑꯦꯅꯤ ꯑꯣꯀꯦꯖꯟꯗ ꯂꯨꯍꯣꯡꯕ ꯆꯠꯄ ꯕꯖꯥꯔ ꯆꯠꯄ ꯑꯗꯒꯤ ꯆꯥꯛꯀꯧꯕ ꯆꯠꯄ ꯑꯩ ꯑꯗꯨꯝ ꯁꯦꯠꯂꯦ ꯏꯃꯥꯟꯅꯕꯤꯅ ꯌꯥꯝ ꯐꯖꯩ ꯐꯖꯩ ꯀꯗꯥꯏꯗꯩꯅꯣ ꯍꯪꯉꯤ ꯑꯩꯅ ꯃꯐꯝꯗꯣ ꯇꯥꯛꯑꯒ ꯃꯈꯣꯏꯁꯨ ꯂꯩꯕ ꯆꯠꯂꯤ ꯃꯐꯝꯗꯨꯗꯒꯤ